ꯍꯜꯂꯣ ꯑꯧ ꯇꯥꯏꯌꯦ ꯑꯥ ꯑꯊꯣꯛꯄꯝ ꯕꯤꯖꯦꯇꯥ ꯅꯠꯇ꯭ꯔꯣ ꯑꯣ ꯍꯧꯖꯤꯛꯇ ꯃꯅꯥ ꯃꯁꯤꯡ ꯑꯩꯅ ꯌꯣꯜꯂꯤꯁꯤꯡꯁꯤꯗꯒꯤ ꯑꯄꯥꯝꯕ ꯀꯔꯤ ꯀꯔꯤ ꯂꯩꯒꯦ ꯂꯧꯅꯤꯡꯕ ꯀꯔꯤ ꯀꯔꯤꯅꯣ ꯍꯥꯏꯕꯤꯔꯛꯑꯣ

ꯑꯣ ꯌꯥꯅꯤ ꯌꯥꯅꯤ ꯑꯗꯣ ꯃꯃꯜꯗꯤ ꯅꯪꯒꯤꯁꯤ ꯂꯂꯣꯟꯅꯕ꯭ꯔꯥ ꯀꯃꯥꯏꯅ ꯇꯧꯕꯅꯣ ꯆꯥꯅꯕ꯭ꯔꯥ

ꯑꯗꯨ ꯑꯣꯏꯗꯤ ꯎꯝ ꯑꯗꯨ ꯑꯣꯏꯗꯤ ꯑꯩꯅ ꯃꯃꯜꯁꯦ ꯈꯔ ꯇꯥꯔꯛꯀꯗꯣꯔꯤꯕꯅꯤ ꯎꯝ ꯑꯗꯨ ꯑꯣꯏꯗꯤ ꯅꯪꯅ ꯂꯧꯒꯗꯕ ꯄꯣꯠꯁꯤꯡꯗꯣ ꯀꯣꯕꯤ ꯍꯪꯒꯥꯝ ꯈꯥꯃꯦꯟꯁꯤꯟ ꯁꯧꯒ꯭ꯔꯤꯒꯨꯝꯕ ꯑꯗꯨꯒꯨꯝꯕꯗꯨ ꯅꯠꯇ꯭ꯔꯣ ꯑꯣ ꯑꯗꯨꯗꯤ ꯑꯗꯨꯗꯤ ꯑꯩꯅ ꯃꯌꯣꯝ ꯃꯌꯣꯝ ꯌꯣꯝꯁꯤꯟꯖꯔꯛꯑꯒꯦ ꯑꯗꯨꯒ ꯂꯧꯕ ꯌꯥꯔꯅꯤ ꯍꯣꯏ ꯑꯗꯨ ꯇꯨꯡꯗ ꯑꯗꯨꯝ ꯋꯥꯔꯤ ꯁꯥꯟꯅꯁꯦ ꯉꯁꯤꯒꯤ ꯑꯣꯏꯅꯗꯤ ꯊꯝꯃꯒꯦꯀꯣ